ꯑꯩꯅ ꯃꯔꯨꯑꯣꯏꯕ ꯋꯥꯔꯣꯜ ꯑꯃ ꯂꯧꯈꯤꯕ ꯃꯇꯝ ꯍꯥꯏꯔꯒꯗꯤ ꯑꯩꯅ ꯀ꯭ꯂꯥꯁ ꯇꯨꯋꯦꯜꯞ ꯂꯣꯏꯔꯒ ꯑꯩꯒꯤ ꯃꯊꯪ ꯒ꯭ꯔꯦꯖꯨꯋꯦꯁꯟ ꯇꯝꯃꯛꯄꯒꯤ ꯃꯇꯝꯁꯦ ꯁꯤꯗ ꯑꯩꯒꯤ ꯏꯁꯇ꯭ꯔꯤꯝꯁꯦ ꯇꯝꯕꯒꯤ ꯏꯁꯇ꯭ꯔꯤꯝꯁꯦ ꯁꯥꯏꯟꯁ ꯑꯥꯔꯠꯁ ꯃꯌꯥꯝ ꯈꯥꯏꯗꯣꯛꯏꯗꯅ ꯁꯤꯗ ꯑꯩꯁꯦ ꯀꯔꯝꯕ ꯈꯟꯗꯣꯏꯅꯣ ꯍꯥꯏꯗꯤ ꯏꯁꯥꯒ ꯆꯥꯅꯕꯁꯦ ꯁꯤꯁꯦ ꯈꯟꯗꯣꯏꯅꯤꯅ ꯑꯩꯟꯅ ꯀꯔꯝꯕꯁꯤ ꯈꯟꯗꯣꯏꯅꯣꯅ ꯑꯩ ꯏꯊꯟꯇ ꯋꯥꯈꯜꯁꯦ ꯑꯗꯨꯝ ꯈꯟꯖꯩꯌꯦꯕ ꯑꯗꯨꯒ ꯑꯩꯅ ꯑꯩꯒꯤ ꯑꯣꯏꯅꯗꯤ ꯑꯩꯒꯤ ꯁꯥꯏꯟꯁꯁꯦ ꯈꯜꯂꯒꯦꯅ ꯈꯜꯂꯦꯕ ꯑꯗꯨꯗ ꯑꯩꯒꯤ ꯃꯃꯥ ꯕꯕꯥ ꯂꯩꯔꯤꯕꯁꯤꯡ ꯃꯣꯏꯗꯁꯨ ꯑꯩꯅ ꯇꯥꯅꯅꯤꯡꯕꯒꯤ ꯋꯥꯈꯜꯗꯨ ꯄꯣꯛꯈꯤꯌꯦꯕꯀꯣ ꯑꯗꯨꯒ ꯑꯩꯅ ꯃꯃꯥ ꯕꯕꯥꯒꯤ ꯄꯥꯎꯇꯥꯛ ꯂꯧꯔꯒ ꯑꯩꯅ ꯁꯥꯏꯟꯁ ꯏꯁꯇ꯭ꯔꯤꯝꯁꯦ ꯈꯟꯈꯤꯌꯦꯕ ꯃꯣꯏꯅꯁꯨ ꯑꯩꯒꯤ ꯑꯄꯥꯝꯕꯗꯣ ꯑꯗꯨꯝ ꯌꯥꯕꯤꯔꯛꯏ ꯑꯩꯅꯁꯨ ꯁꯥꯏꯟꯁ ꯏꯁꯇ꯭ꯔꯤꯝꯁꯤ ꯂꯧꯒꯦꯅ ꯑꯗꯨꯝ ꯈꯜꯂꯤ ꯂꯧꯁꯨ ꯂꯧꯈꯤ